ꯑꯩꯒꯤ ꯂꯥꯏꯅꯤꯡꯒꯤ ꯃꯔꯝꯗ ꯇꯝꯕ ꯍꯥꯏꯕꯁꯦ ꯍꯧꯖꯤꯛꯀꯤ ꯃꯇꯝꯗꯗꯤ ꯑꯁꯨꯛꯀꯤ ꯃꯇꯤꯛ ꯌꯥꯝꯅ ꯗꯔꯀꯥꯔ ꯑꯣꯏꯕ ꯀꯥꯟꯅꯔꯕ ꯍꯥꯏꯕ ꯑꯃ ꯍꯥꯏꯕꯗꯨ ꯑꯣꯏ ꯁ꯭ꯀꯨꯜꯗ ꯁ꯭ꯀꯨꯜꯒꯤ ꯀꯔꯤꯀꯨꯂꯝꯒꯤ ꯁꯔꯨꯛ ꯑꯃ ꯑꯣꯏꯕꯗꯁꯨ ꯌꯥꯝꯅ ꯃꯔꯨꯑꯣꯏꯕ ꯑꯃꯅꯤ ꯍꯥꯏꯖꯒꯦ ꯃꯔꯝꯗꯤ ꯏꯁꯥ ꯏꯁꯥꯒꯤ ꯂꯥꯏꯅꯤꯡ ꯂꯥꯏꯅꯤꯡꯒꯤ ꯃꯇꯨꯡ ꯏꯟꯅ ꯑꯩꯈꯣꯏꯅ ꯏꯁꯣꯔꯗꯨꯕꯨ ꯊꯃꯣꯏꯁꯦꯡꯅ ꯅꯤꯖꯔꯒ ꯊꯃꯣꯏꯁꯦꯡꯅ ꯏꯁꯣꯔꯗꯨꯕꯨ ꯊꯧꯒꯣꯟꯅꯔꯒ ꯂꯩꯕ ꯃꯇꯝꯁꯤꯗ ꯑꯩꯈꯣꯏꯗ ꯑꯐꯕ ꯅꯨꯡꯉꯥꯏꯕ ꯌꯥꯏꯐꯕ ꯃꯤꯅꯨꯡꯁꯤ ꯈꯠꯅꯕ ꯆꯩꯅꯕ ꯍꯤꯡꯁꯥ ꯑꯃꯐꯥꯎ ꯌꯥꯎꯗꯕ ꯅꯨꯡꯁꯤꯅꯕ ꯉꯥꯛꯇ ꯑꯣꯏꯔꯛꯀꯅꯤ ꯃꯇꯝꯁꯤꯗꯗ ꯆꯥꯎꯈꯠꯄ ꯈꯨꯟꯅꯥꯏ ꯍꯥꯏꯕꯗꯨ ꯑꯣꯏꯔꯛꯀꯗꯣꯔꯤꯕꯅꯤ ꯃꯁꯤꯅ ꯄꯨꯟꯁꯤꯗ ꯑꯃꯁꯨꯡ ꯈꯨꯟꯅꯥꯏꯗ ꯌꯦꯡꯕ ꯃꯤꯠꯌꯦꯡꯗ ꯃꯤꯠꯌꯦꯡꯗ ꯍꯥꯏꯔꯒꯗꯤ ꯃꯁꯤꯅ ꯌꯥꯝꯅ ꯀꯥꯅꯕ ꯏꯁꯣꯔꯒꯤ ꯃꯇꯥꯡꯁꯤꯗꯁꯨ ꯃꯁꯤꯅ ꯑꯩꯈꯣꯏꯗ ꯅꯨꯡꯁꯤꯕ ꯍꯦꯟꯒꯠꯍꯟꯕ ꯏꯁꯣꯔꯁꯤꯒꯤ ꯃꯇꯨꯡ ꯏꯁꯣꯔꯗꯤ ꯃꯥꯒꯤ ꯄꯧꯇꯥꯛꯀꯤ ꯃꯇꯨꯡ ꯏꯟꯅ ꯑꯩꯈꯣꯏꯁꯤꯅ ꯌꯥꯝꯅ ꯅꯨꯡꯁꯤ ꯆꯥꯅꯅ ꯂꯩꯃꯤꯟꯅꯕ ꯆꯥꯃꯤꯟ ꯊꯛꯃꯤꯟꯅꯕ ꯑꯣꯏꯒꯦꯔꯥ ꯑꯃ ꯑꯣꯏꯒꯦꯔꯥ ꯇꯧꯕ ꯃꯇꯝꯁꯤꯗ ꯑꯩꯈꯣꯏꯗ ꯌꯥꯝꯅ ꯑꯩꯈꯣꯏꯗ ꯐꯠꯇꯕ ꯊꯤꯡꯀꯤꯡ ꯐꯥꯎꯍꯟꯕ ꯃꯇꯝꯁꯤꯗꯁꯨ ꯏꯁꯣꯔꯒꯤ ꯋꯥꯍꯩ ꯏꯁꯣꯔꯒꯤ ꯊꯧꯅꯥ ꯈꯨꯗꯤꯡꯃꯛꯁꯤ ꯑꯩꯈꯣꯏꯅ ꯇꯝꯕ ꯍꯥꯏꯕꯗꯣ ꯃꯊꯧ ꯇꯥꯏ ꯍꯥꯏꯕꯗꯤ ꯏꯁꯣꯔ ꯇꯥꯛꯄꯤ ꯇꯝꯕꯤꯔꯛꯄ ꯈꯨꯗꯤꯡꯃꯛꯇ ꯑꯐꯕ ꯄꯧꯇꯥꯛ ꯉꯥꯛꯇ ꯇꯥꯛꯄꯤꯕꯅꯤꯅ ꯑꯁꯤꯅ ꯑꯩꯈꯣꯏꯗ ꯅꯨꯡꯁꯤꯅꯅ ꯂꯩꯃꯤꯟꯅꯕ ꯅꯨꯡꯁꯤꯅꯅ ꯇꯤꯟꯅꯕ ꯅꯨꯡꯁꯤꯅꯅ ꯆꯥꯃꯤꯟꯅꯕ ꯈꯨꯗꯤꯡꯃꯛꯁꯦ ꯃꯁꯤꯗꯒꯤ ꯈ꯭ꯋꯥꯏꯗꯒꯤ ꯃꯔꯨꯑꯣꯏꯕꯅꯤ ꯍꯥꯏꯕꯁꯤꯃꯗꯤ ꯍꯥꯏꯖꯒꯦ ꯑꯗꯨꯒ ꯍꯧꯔꯛꯂꯤꯕ ꯅꯍꯥꯁꯤꯡ ꯑꯁꯤꯗꯁꯨ ꯏꯁꯣꯔꯒꯤ ꯀꯩꯅꯣ ꯇꯧꯔꯤꯕ ꯈꯨꯗꯤꯡꯃꯛ ꯑꯁꯦ ꯃꯈꯣꯏꯅꯁꯨ ꯇꯝꯖꯍꯧꯅꯉꯥꯏꯒꯤꯗꯃꯛꯇ ꯍꯥꯏꯖꯩ